ꯀꯥꯂꯦꯟ ꯊꯥꯗ ꯑꯩꯅ ꯑꯩꯒꯤ ꯄꯥꯝꯕꯤꯁꯤꯡꯗ ꯅꯨꯡꯁꯥ ꯌꯥꯝꯅ ꯁꯥꯕꯅꯤꯅ ꯏꯁꯤꯡ ꯇꯣꯏꯅ ꯆꯥꯏ ꯑꯌꯨꯛꯇ ꯏꯁꯤꯡ ꯑꯃꯨꯛ ꯆꯥꯏꯕ ꯅꯨꯃꯤꯗꯥꯡꯗ ꯑꯃꯨꯛ ꯆꯥꯏꯕ ꯇꯣꯏꯅ ꯇꯧꯔꯒ ꯏꯁꯤꯡ ꯏꯁꯤꯡ ꯆꯥꯏꯔꯒ ꯄꯥꯝꯕꯤꯁꯤꯡ ꯑꯗꯨ ꯄꯠꯊꯗꯅꯕ ꯀꯟꯅ ꯍꯣꯠꯅꯩ ꯑꯗꯨꯕꯨ ꯅꯣꯡꯖꯨꯊꯥꯗꯗꯤ ꯑꯩꯅ ꯑꯩꯒꯤ ꯄꯥꯝꯕꯤꯁꯤꯡ ꯑꯗꯣ ꯅꯣꯡ ꯌꯥꯝ ꯇꯥꯕ ꯏꯁꯤꯡ ꯆꯣꯠ ꯆꯣꯠ ꯂꯥꯎꯕ ꯑꯗꯨꯝꯕ ꯃꯇꯝ ꯑꯣꯏꯕꯅꯤꯅ ꯏꯁꯤꯡ ꯌꯥꯝꯅ ꯆꯣꯠꯍꯟꯕ ꯌꯥꯗꯕ ꯄꯥꯝꯕꯤꯁꯤꯡꯗꯤ ꯎꯔꯨꯝ ꯅꯣꯡ ꯌꯥꯝꯅ ꯐꯪꯗꯕ ꯃꯐꯝ ꯑꯃꯗ ꯄꯨꯁꯤꯜꯂꯒ ꯊꯝꯃꯤ ꯈꯣꯠꯂꯤ ꯑꯗꯨꯒ ꯅꯤꯡꯊꯝꯊꯥꯗꯗꯤ ꯄꯥꯝꯕꯤꯁꯤꯡ ꯑꯁꯤ ꯏꯪꯕꯅ ꯎꯟ ꯇꯥꯕ ꯈꯣꯠꯄ ꯑꯁꯨꯝꯕꯁꯤꯅ ꯃꯔꯝ ꯑꯣꯏꯔꯒ ꯄꯥꯝꯕꯤꯁꯤꯡ ꯑꯁꯤꯗ ꯀꯪꯕ ꯈꯣꯠꯄ ꯑꯗꯨꯅ ꯌꯥꯝ ꯇꯣꯏꯅ ꯇꯧꯋꯤ ꯑꯗꯨꯅ ꯌꯥꯍꯧꯔꯛꯄ ꯃꯇꯝꯗ ꯏꯁꯤꯡꯅ ꯇꯧꯔꯒ ꯎꯟꯁꯤꯡ ꯑꯗꯨ ꯆꯥꯝꯊꯣꯛꯅꯕ ꯆꯥꯏꯊꯣꯛꯏ ꯑꯗꯨꯒ ꯅꯨꯃꯤꯗꯥꯡꯗꯁꯨ ꯏꯁꯤꯡ ꯆꯥꯏꯊꯣꯛꯏ ꯁꯨꯃꯥꯏꯅ ꯑꯩꯅ ꯂꯧꯈꯠꯂꯤ